ꯑꯩꯅ ꯑꯩꯅ ꯍꯧꯖꯤꯛ ꯆꯠꯅꯤꯡꯕꯁꯦ ꯁꯤꯂꯣꯡꯗꯁꯨ ꯆꯠꯅꯤꯡꯉꯦ ꯑꯗꯨꯒ ꯑꯩꯈꯣꯏꯒꯤ ꯒꯋꯥꯗꯁꯨ ꯆꯠꯅꯤꯡꯉꯤꯀꯣ ꯑꯗꯨ ꯑꯇꯣꯞ ꯑꯇꯣꯞꯄ ꯀꯩꯅꯣꯗ ꯑꯔꯥꯞꯄ ꯍꯥꯏꯔꯒꯅ ꯑꯩꯈꯣꯏꯒꯤ ꯏꯟꯇꯔꯅꯦꯁꯅꯦꯜꯒꯤꯔꯣꯝꯗ ꯂꯥꯀꯑꯒꯅ ꯑꯩꯈꯣꯏꯒꯤ ꯊꯥꯏꯂꯦꯟꯂꯦꯟꯂꯣꯝꯗꯁꯨ ꯑꯗꯨꯝ ꯆꯠꯅꯤꯡꯉꯤꯀꯣ ꯍꯥꯏꯕꯗꯤ ꯑꯗꯣ ꯑꯩꯅ ꯁꯤꯂꯣꯡꯗ ꯑꯍꯥꯟꯕꯗ ꯑꯩꯅ ꯁꯤꯂꯣꯡꯗ ꯆꯠꯅꯤꯡꯉꯤꯁꯦ ꯀꯩꯒꯤꯅꯣ ꯍꯥꯏꯕ ꯃꯇꯝꯁꯤꯗ ꯑꯩ ꯍꯥꯟꯅ ꯁꯤꯂꯣꯡꯗ ꯑꯩꯈꯣꯏ ꯂꯥꯏꯔꯤꯛ ꯂꯥꯏꯁꯨ ꯇꯝꯕꯒꯤ ꯂꯥꯏꯔꯤꯛ ꯇꯝꯕꯒꯤ ꯑꯗꯨꯝ ꯂꯩꯔꯝꯃꯦꯕꯀꯣ ꯍꯥꯟꯅ ꯑꯗꯨꯝ ꯃꯃꯥꯡꯗ ꯑꯗꯨ ꯂꯩꯕꯀꯥꯟꯁꯤꯗ ꯃꯥꯒꯤ ꯂꯩꯔꯤꯕ ꯃꯐꯝꯗꯨꯒꯤ ꯋꯦꯗꯔ ꯑꯗꯒꯤ ꯂꯩꯔꯤꯕ ꯃꯤꯌꯥꯝꯗꯨꯒꯤ ꯑꯐꯕ ꯑꯗꯨꯗꯒꯤ ꯃꯣꯏꯒ ꯑꯩꯒ ꯂꯩꯕ ꯔꯤꯂꯦꯁꯟ ꯁꯤꯁꯦ ꯌꯥꯝ ꯌꯥꯝ ꯊꯤꯅ ꯅꯨꯡꯉꯥꯏꯕ ꯑꯩꯉꯣꯟꯗ ꯑꯣꯏꯈꯤꯕꯀꯣ ꯑꯗꯨꯅ ꯃꯐꯝꯗꯨꯗ ꯍꯥꯏꯕꯗꯤ ꯑꯇꯣꯞꯄ ꯑꯩꯈꯣꯏꯒꯤ ꯑꯩꯈꯣꯏꯒꯤ ꯂꯝ ꯇꯨꯒꯤ ꯃꯐꯝꯗ ꯑꯣꯏꯔꯒꯁꯨ ꯌꯥꯝ ꯅꯨꯡꯉꯥꯏꯕ ꯑꯗꯨꯗꯒꯤ ꯑꯩꯈꯣꯏꯒꯤ ꯑꯩꯈꯣꯏꯒꯤ ꯂꯩꯔꯤꯕ ꯖꯒꯥꯗꯣ ꯑꯗꯨꯒꯤ ꯅꯥꯛꯇꯁꯨ ꯑꯩꯈꯣꯏꯒꯤ ꯂꯦꯛ ꯑꯃ ꯂꯩꯌꯦꯕꯀꯣ ꯋꯥꯔꯠꯁ ꯂꯦꯛ ꯍꯥꯏꯅ ꯑꯗꯨꯒꯤ ꯃꯐꯝꯗ ꯆꯠꯄꯀꯥꯟꯗꯁꯨ ꯀꯣꯏꯕ ꯆꯠꯄ ꯈꯣꯠꯄꯁꯦ ꯑꯗꯨꯝ ꯇꯧꯏ ꯑꯗꯨꯅꯁꯨ ꯑꯗꯨꯝ ꯌꯥꯝ ꯅꯨꯡꯉꯥꯏ ꯃꯥꯒꯤ ꯃꯐꯝ ꯖꯒꯥꯗꯣ ꯅꯨꯡꯉꯥꯏ ꯌꯥꯝ ꯌꯥꯝꯊꯤꯅ ꯅꯨꯡꯉꯥꯏ ꯑꯗꯨ ꯑꯗꯨꯗ ꯂꯩꯔꯒ ꯑꯩꯈꯣꯏꯒꯤ ꯃꯥꯒꯤ ꯑꯏꯡꯕ ꯅꯨꯡꯁꯤꯠꯅꯒ ꯁꯤꯠꯂꯛꯄ ꯌꯥꯝ ꯊꯤꯅ ꯅꯨꯡꯉꯥꯏ ꯑꯗꯣ ꯁꯤꯒꯤ ꯃꯊꯛꯇ ꯑꯃꯨꯛ ꯁꯤꯂꯣꯡꯁꯤꯗ ꯑꯩꯈꯣꯏꯒꯤ ꯑꯩꯈꯣꯏꯒꯤ ꯁꯤꯂꯣꯡ ꯄꯤꯛ ꯍꯥꯏꯗꯅ ꯑꯃꯁꯨ ꯂꯩꯌꯦꯕꯀꯣ ꯁꯤꯂꯣꯡꯁꯤꯗ ꯑꯗꯨꯒꯤ ꯄꯤꯛꯁꯦ ꯁꯤꯗꯁꯨ ꯑꯩꯈꯣꯏꯒꯤ ꯑꯗꯨꯝ ꯑꯩꯈꯣꯏ ꯍꯥꯟꯅ ꯑꯩ ꯍꯣꯁꯇꯦꯜꯗ ꯂꯩꯔꯛꯑꯦ ꯍꯣꯁꯇꯦꯜꯗ ꯑꯩꯈꯣꯏꯒꯤ ꯑ ꯏꯃꯥꯟꯅꯕ ꯃꯌꯥꯝꯒ ꯑꯗꯨꯝ ꯀꯥꯕ ꯈꯣꯠꯄ ꯇꯧꯏ ꯑꯗꯣ ꯑꯗꯨꯗꯁꯨ ꯑꯗꯨꯃꯥꯏꯅ ꯀꯥꯕꯒꯤ ꯃꯥꯒꯤ ꯑꯦꯛꯁꯄꯦꯔꯦꯟꯁꯇꯣ ꯌꯥꯝ ꯊꯤꯅ ꯅꯨꯡꯉꯥꯏꯕ ꯏꯁꯥꯗ ꯐꯥꯎꯈꯤꯕꯀꯣ ꯑꯗꯨꯅ ꯍꯥꯏꯕꯗꯤ ꯑꯗꯨ ꯂꯩꯍꯧꯔꯤꯕ ꯑꯩꯒꯤ ꯃꯔꯨꯞ ꯃꯄꯥꯡꯁꯤꯡꯗꯣ ꯑꯗꯨꯒ ꯑꯃꯨꯛ ꯍꯟꯅ ꯍꯥꯏꯕꯗꯤ ꯄꯨꯜꯂꯒ ꯑꯩꯈꯣꯏꯒꯤ ꯍꯔꯥꯎꯃꯤꯟꯅꯕ ꯍꯥꯏꯕꯗꯤ ꯑꯩꯈꯣꯏꯒꯤ ꯀꯣꯏꯕꯒ ꯆꯠꯃꯤꯟꯅꯕ ꯈꯣꯠꯄꯗꯣ ꯌꯥꯝ ꯊꯤꯅ ꯇꯧꯅꯤꯡꯉꯦ ꯑꯗꯣ ꯑꯗꯨꯃꯥꯏꯅ ꯂꯩꯌꯦ ꯆꯠꯅꯤꯡꯉꯦ ꯑꯗꯨꯒ ꯑꯗꯨꯒ ꯑꯩꯅ ꯍꯧꯖꯤꯛ ꯒꯋꯥꯒꯨꯝꯕ ꯒꯋꯥꯗ ꯆꯠꯅꯤꯡꯉꯤꯁꯦ ꯁꯤꯅ ꯀꯔꯤꯒꯤꯅꯣꯗ ꯒꯋꯥꯁꯦ ꯑꯩꯒꯤ ꯗ꯭ꯔꯤꯝꯅꯦꯕꯀꯣ ꯒꯋꯥ ꯆꯠꯄꯀꯥꯏꯁꯦ ꯑꯗꯨ ꯀꯩꯅꯣ ꯉꯁꯥꯏꯒꯤ ꯁꯃꯨꯗ꯭ꯔꯒꯤ ꯃꯄꯥꯟꯁꯤꯗ ꯍꯥꯏꯕꯗꯤ ꯒꯋꯥꯁꯦ ꯂꯩꯗꯅ ꯑꯗꯨꯅ ꯁꯃꯨꯗ꯭ꯔ ꯃꯄꯥꯟꯗꯒ ꯑꯩꯈꯣꯏꯅꯒ ꯁꯥꯟꯅꯗꯅ ꯍꯥꯏꯕꯗꯤ ꯅꯨꯡꯁꯥꯒꯤ ꯃꯩꯁꯥꯒ ꯅꯨꯡꯁꯥꯒ ꯌꯥꯏꯗꯅ ꯈꯣꯠꯇꯅ ꯍꯤꯞꯇꯅ ꯈꯣꯠꯇꯅ ꯇꯧꯕꯁꯦ ꯌꯥꯝ ꯑꯩꯈꯣꯏꯅ ꯑꯗꯨꯝ ꯐꯣꯟꯗꯁꯨ ꯀꯩꯗꯁꯨ ꯑꯗꯨꯝ ꯎꯏ ꯑꯗꯣ ꯁꯨꯃꯥꯏꯅ ꯇꯧꯕꯁꯦ ꯌꯥꯝ ꯏꯁꯥꯗ ꯍꯥꯏꯕꯗꯤ ꯇꯧꯕꯗꯣ ꯇꯧꯅꯤꯡꯉꯦ ꯑꯗꯨꯒ ꯁꯃꯨꯗ꯭ꯔꯗ ꯀꯨꯝꯗꯨꯅ ꯍꯥꯏꯕꯗꯤ ꯏꯔꯣꯏꯕꯤ ꯁꯥꯟꯅꯕ ꯈꯣꯠꯄ ꯇꯧꯕꯁꯦ ꯁꯤꯁꯨ ꯑꯗꯨꯝ ꯍꯥꯏꯕꯗꯤ ꯏꯃꯟꯅꯕ ꯑꯇꯣꯞꯄ ꯒꯋꯥꯗ ꯂꯩꯕꯁꯤꯡꯅꯒ ꯇꯧꯕ ꯎꯕꯀꯥꯟꯗ ꯑꯩꯈꯣꯏ ꯑꯗꯨꯝ ꯆꯠꯅꯤꯡꯕꯒꯤ ꯑꯗꯨꯝ ꯐꯥꯎꯏ ꯁꯨꯃꯥꯏ ꯆꯠꯅꯤꯡꯏ ꯑꯗꯨꯒ ꯆꯠꯅꯤꯡꯉꯦ ꯑꯗꯣ ꯍꯧꯖꯤꯛ ꯑꯗꯨꯒ ꯑꯃꯨꯛ ꯍꯧꯖꯤꯛꯀꯤ ꯑꯩꯈꯣꯏꯅ ꯉꯁꯥꯏ ꯑꯗꯨꯝ ꯍꯧꯖꯤꯛꯀꯤ ꯁꯥꯟꯅꯕ ꯈꯣꯠꯅꯕꯁꯤꯗꯁꯨ ꯒꯋꯥꯗꯗꯤ ꯑꯇꯣꯞꯄ ꯁꯥꯟꯅ ꯈꯣꯠꯅꯕꯒꯤ ꯃꯇꯥꯡꯗꯁꯨ ꯑꯗꯨꯝ ꯆꯠꯄ ꯈꯣꯠꯄ ꯌꯥꯎꯋꯦꯕꯀꯣ ꯏꯃꯥꯟꯅꯕ ꯑꯗꯨ ꯃꯣꯏꯗ ꯑꯗꯨꯝ ꯇꯧꯔꯒ ꯆꯠꯅꯤꯡꯕ ꯐꯥꯎꯏ ꯑꯗꯨꯒ ꯑꯗꯨꯒ ꯀꯩꯅꯣꯁꯦ